ꯑꯩꯈꯣꯏꯒꯤ ꯍꯧꯈꯤꯕ ꯆꯍꯤꯁꯤꯡ ꯑꯁꯤꯗ ꯖꯤꯂꯥ ꯑꯁꯤ ꯃꯔꯨꯑꯣꯏꯅ ꯌꯥꯝꯅ ꯆꯥꯎꯈꯠꯂꯝꯗꯦ ꯍꯥꯟꯅ ꯌꯥꯝꯅ ꯅꯨꯡꯉꯥꯏꯔꯝꯗꯦ ꯑꯗꯣ ꯁꯨꯝ ꯈꯔ ꯈꯔ ꯂꯩꯔꯛꯑꯒ ꯁꯨꯝ ꯆꯥꯎꯈꯠꯂꯛꯄꯒꯤ ꯂꯝꯖꯦꯜꯗꯁꯨ ꯌꯥꯎꯕ ꯂꯝ ꯑꯣꯏꯕꯅꯤꯅ ꯑꯩꯈꯣꯏ ꯑꯣꯕꯔ ꯕ꯭ꯔꯤꯖ ꯁꯥꯔꯛꯑꯦ ꯃꯊꯪ ꯃꯊꯪ ꯁꯨꯝ ꯁꯥꯔꯛꯑꯦ ꯕꯖꯥꯔ ꯏꯃꯥ ꯀꯩꯊꯦꯜ ꯐꯖꯅ ꯁꯥꯕꯤꯔꯛꯑꯦ ꯃꯇꯨꯡ ꯇꯥꯔꯛꯄꯗ ꯀꯔꯤ ꯂꯥꯛꯀꯗꯕꯅꯣꯗꯤ ꯈꯪꯗꯦ ꯑꯗꯨꯕꯨ ꯃꯣꯜꯒꯨꯝꯕ ꯍꯧꯖꯤꯛ ꯌꯥꯝꯅ ꯆꯥꯎꯈꯠꯄꯒꯤ ꯃꯤ ꯑꯇꯣꯞꯄ ꯂꯝꯗ ꯂꯩꯔꯤꯕ ꯒꯤ ꯃꯑꯣꯡ ꯃꯇꯧ ꯇꯝꯃꯒ ꯑꯩꯈꯣꯏꯒꯤꯁꯨ ꯀꯟꯅ ꯆꯥꯎꯈꯠ ꯑꯗꯨꯒꯨꯝꯕ ꯃꯣꯜꯒꯨꯝꯕ ꯊꯝꯅꯕ ꯑꯆꯧ ꯑꯆꯧꯕ ꯁ꯭ꯇꯣꯔ ꯑꯗꯒꯤ ꯗꯨꯀꯥꯟ ꯑꯆꯧ ꯑꯆꯧꯕ ꯕ꯭ꯔꯦꯟꯗꯦꯗ ꯑꯣꯏꯕ ꯁ꯭ꯄꯣꯔꯠꯁꯀꯤ ꯄꯣꯠꯆꯩ ꯄꯣꯠꯆꯩꯁꯤꯡ ꯌꯣꯟꯐꯝ ꯃꯌꯥꯝ ꯑꯃ ꯁꯥꯒꯠꯅꯕ ꯍꯣꯠꯅꯔꯤ ꯃꯁꯤꯗ ꯑꯩꯈꯣꯏꯒꯤ ꯃꯤꯌꯣꯏꯕ ꯒꯤ ꯄꯨꯟꯁꯤꯁꯤꯗ ꯀꯃꯥꯏꯅ ꯃꯤꯌꯣꯏꯕ ꯁꯤꯡꯁꯤꯗ ꯑꯁꯤꯒꯤ ꯏꯍꯨꯜꯁꯦ ꯂꯥꯛꯀꯦ ꯍꯥꯏꯕꯗ ꯆꯥꯎꯈꯠꯄ ꯍꯥꯏꯕꯁꯦ ꯅꯨꯡꯉꯥꯏꯕꯅꯤ ꯁꯝꯅ ꯍꯥꯏꯔꯕꯗ ꯂꯥꯏꯅ ꯍꯤꯡꯉꯛꯀꯗꯣꯏꯅꯤ ꯀꯣꯛ ꯁꯤꯡꯀꯠꯂꯛꯀꯗꯣꯏꯅꯤ ꯃꯁꯥ ꯅꯥꯜꯂꯛꯀꯗꯣꯏꯅꯤ ꯈꯨꯗꯤꯡꯃꯛꯇ ꯑꯐꯕ ꯑꯣꯏꯔꯛꯀꯗꯣꯏꯅꯤ ꯑꯗꯨꯗꯨꯒꯤ ꯏꯊꯤꯜꯗꯣ ꯎꯔꯛꯄꯗꯒꯤ ꯑꯩꯈꯣꯏꯁꯨ ꯃꯤꯌꯣꯏꯕꯅꯤꯅ ꯁꯤꯡꯀꯠꯂꯛꯄꯗꯒꯤ ꯑꯗꯨꯃꯥꯏꯅ ꯐꯥꯎꯔꯛꯈꯤꯕꯅꯤ